ꯃꯇꯝ ꯑꯁꯤꯒꯤ ꯁꯤꯃꯤꯠꯂꯣꯟꯗ ꯍꯥꯏꯕꯗꯤ ꯂꯂꯣꯟ ꯏꯇꯤꯛꯇ ꯂꯂꯣꯟ ꯏꯇꯤꯛꯀꯤ ꯊꯕꯛ ꯁꯤꯡꯗ ꯃꯅꯤꯄꯨꯔꯤ ꯂꯣꯟ ꯑꯁꯤ ꯌꯥꯝꯅ ꯃꯔꯨꯑꯣꯏꯅ ꯁꯤꯖꯤꯟꯅꯩ ꯃꯔꯝꯗꯤ ꯃꯅꯤꯄꯨꯔꯗ ꯂꯩꯕ ꯃꯤꯑꯣꯏꯁꯤꯡꯅ ꯃꯔꯨꯑꯣꯏꯅ ꯉꯥꯡꯕ ꯂꯣꯟꯁꯤ ꯃꯅꯤꯄꯨꯔꯤꯅꯤ ꯂꯝꯗꯝ ꯑꯁꯤꯗ ꯃꯩꯍꯧꯔꯣꯜꯗꯒꯤ ꯂꯩꯔꯛꯂꯕ ꯏꯄꯥ ꯏꯄꯨꯁꯤꯡ ꯑꯗꯨ ꯑꯗꯨꯛꯀꯤ ꯃꯇꯤꯛ ꯃꯈꯨꯠ ꯃꯁꯥ ꯍꯩꯔꯝꯃꯤ ꯑꯃꯗꯤ ꯃꯈꯣꯏꯅ ꯂꯝꯗꯝ ꯑꯁꯤꯒ ꯇꯠꯅ ꯊꯥꯅꯕ ꯌꯥꯔꯣꯏꯗꯧꯕ ꯀꯂꯥ ꯀꯌꯥꯁꯨ ꯊꯝꯕꯤꯔꯝꯂꯤ ꯃꯁꯤꯅ ꯍꯤꯡꯕꯗ ꯂꯥꯏꯊꯣꯛꯍꯜꯂꯤ ꯑꯃꯁꯨꯡ ꯁꯤꯃꯤꯠꯂꯣꯟ ꯐꯒꯠꯍꯜꯂꯤ ꯂꯣꯟ ꯑꯁꯤꯅ ꯊꯥꯏꯅꯗꯒꯤ ꯂꯩꯔꯛꯂꯕ ꯏꯄꯥ ꯏꯄꯨꯒꯤ ꯄꯨꯟꯁꯤ ꯃꯍꯤꯡ ꯑꯗꯨꯕꯨ ꯑꯁꯨꯃꯛ ꯅꯤꯡꯁꯤꯡꯗꯨꯅ ꯊꯝꯕꯗ ꯑꯆꯧꯕ ꯊꯧꯗꯥꯡ ꯂꯧꯔꯤ